ꯑꯩꯈꯣꯏꯒꯤ ꯈꯨꯡꯒꯪ ꯑꯁꯤꯗ ꯂꯩꯔꯤꯕ ꯁ꯭ꯀꯨꯜꯁꯤꯡ ꯑꯁꯤ ꯌꯥꯝꯅ ꯐꯩ ꯌꯥꯝꯅꯁꯨ ꯀ꯭ꯋꯥꯂꯤꯇꯤ ꯌꯥꯝꯅ ꯂꯩ ꯑꯗꯨꯒ ꯑꯁꯤꯗꯒꯤ ꯍꯦꯟꯅ ꯀ꯭ꯋꯥꯂꯤꯇꯤ ꯂꯩꯕ ꯍꯥꯏꯔꯒꯗꯤ ꯑꯔꯥꯞꯄꯗ ꯂꯩꯕ ꯁ꯭ꯀꯨꯜꯁꯤꯡ ꯑꯁꯤꯅꯁꯨ ꯑꯁꯤꯅ ꯌꯥꯝꯅ ꯑꯁꯤꯅ ꯍꯦꯜꯂꯤ ꯀ꯭ꯋꯥꯂꯤꯇꯤ ꯂꯩꯕ ꯑꯗꯨꯅ ꯑꯩ ꯀꯔꯤ ꯑꯔꯥꯞꯄꯒꯤ ꯁ꯭ꯀꯨꯜꯁꯤꯡ ꯑꯁꯤꯗ ꯀ꯭ꯋꯥꯂꯤꯇꯤ ꯂꯩꯕ ꯃꯐꯝ ꯑꯣꯏꯕꯅ ꯃꯁꯤꯗ ꯑꯔꯥꯞꯄ ꯁ꯭ꯀꯨꯜ ꯑꯁꯤꯗ ꯇꯝꯅꯤꯡꯉꯤ